ꯍꯜꯂꯣ ꯍꯣꯏ ꯀꯩꯅꯣ ꯑꯩ ꯀꯩꯅꯣ ꯇꯥꯗ꯭ꯔꯦꯕꯀꯣ ꯁꯥꯏꯂꯦꯟꯗ ꯊꯝꯃꯒ ꯇꯨꯝꯈ꯭ꯔꯦꯅ ꯑꯗꯨꯅ ꯀꯔꯤ ꯂꯩꯒꯦ ꯀꯔꯤ ꯂꯩꯌꯦ

ꯀꯩꯅꯣ ꯑꯗꯨꯔꯣ ꯀꯩꯅꯣ ꯅꯣꯏ ꯂꯩꯌꯦ ꯍꯧꯖꯤꯛꯁꯨ ꯂꯩꯌꯦ ꯅꯣꯏꯅ ꯍꯥꯏꯔꯛ ꯃꯤ ꯑꯇꯣꯞꯄꯁꯨ ꯀꯩꯅꯣ ꯑꯩꯅ ꯊꯝꯕꯈ꯭ꯔꯦꯕ ꯅꯣꯏꯒꯤ ꯑꯣꯏꯅ

ꯍꯣꯏ ꯍꯣꯏ ꯔꯦꯟꯁꯦ ꯃꯤ ꯑꯇꯩꯒꯤꯗꯤ ꯃꯤ ꯑꯇꯩꯒꯤꯗꯤ ꯃꯤ ꯑꯇꯩꯗꯗꯤ ꯂꯤꯁꯤꯡ ꯇꯔꯨꯛꯀ ꯆꯥꯝꯃꯉꯥꯒꯨꯝꯕ ꯂꯥꯛꯀꯅꯤ ꯑꯗꯨ ꯅꯣꯏ ꯁꯥꯇ꯭ꯔꯥꯒꯤꯗꯤ ꯈꯔ ꯇꯥꯕꯤꯒꯦ ꯃꯉꯥ ꯑꯣꯏꯔꯁꯨ ꯁꯦꯝꯕꯤꯒꯦ ꯎꯝ ꯃꯉꯥ ꯑꯁ ꯃꯔꯤꯗꯤ ꯈꯪꯗꯦꯅꯦꯍꯦ ꯃꯔꯤꯁꯦ ꯀꯩꯅꯣ ꯑꯗꯨꯗꯤ ꯌꯥꯝ ꯇꯥꯗꯤ ꯇꯥꯈ꯭ꯔꯦꯕ ꯑꯩ ꯀꯩꯅꯣ ꯏꯁꯤꯡꯒꯨꯝꯕ ꯃꯩꯒꯨꯝꯕꯒꯤꯗꯤ ꯂꯣꯏ ꯑꯩꯅ ꯑꯩꯉꯣꯟꯗ ꯀꯩꯅꯣ ꯕꯤꯜꯗꯨ ꯑꯩꯉꯣꯟꯗ ꯇꯧꯅꯤ ꯑꯣꯏꯅ ꯇꯧꯋꯦꯕ ꯑꯗꯨꯅ ꯌꯥꯒꯗ꯭ꯔꯥ ꯑꯣꯏꯅ ꯈꯜꯂꯦ ꯅꯣꯏꯅꯣꯏ ꯃꯤ ꯀꯌꯥ ꯑꯣꯏꯕꯅꯣ ꯃꯤ ꯑꯅꯤ ꯅꯠꯇ꯭ꯔꯣ ꯀꯥꯗ ꯆꯥꯎꯕꯅꯦ ꯀꯥꯁꯦ ꯆꯥꯎꯔ ꯀꯩꯅꯣ ꯌꯨꯝ ꯑꯅꯤꯒꯨꯝꯕ ꯑꯃꯗꯨꯅ ꯑꯅꯤꯒꯨꯝꯕ ꯇꯧꯕ ꯌꯥꯕ ꯂꯩꯕꯅꯦꯕꯀꯣ ꯄꯥꯔꯇꯤꯁꯟ ꯈꯥꯏꯗꯣꯛꯅꯕ ꯍꯥꯞꯄꯦꯕ ꯑꯗꯨꯅ ꯅꯣꯏꯁꯦ ꯑꯃ ꯑꯆꯧꯕ ꯑꯃ ꯂꯩꯌꯦ ꯑꯗꯨꯒꯤ ꯃꯅꯨꯡꯗꯁꯨ ꯀꯩꯅꯣ ꯀꯤꯠꯆꯟ ꯇꯧꯕ ꯌꯥꯕ ꯑꯃ ꯃꯆꯥ ꯑꯃ ꯁꯦꯝꯕꯤꯈ꯭ꯔꯦꯕꯀꯣ ꯑꯗꯨꯒ ꯇꯣꯏꯂꯦꯠꯀ ꯋꯥꯁꯔꯨꯝꯒꯗꯤ ꯇꯣꯉꯥꯟꯅ ꯂꯩꯌꯦ ꯑꯗꯨ ꯀꯩꯅꯣ ꯑꯗꯨꯃꯥꯏꯅ ꯂꯩꯌꯦꯕ ꯑꯗꯨ ꯁꯤ ꯑꯃꯒꯤ ꯑꯣꯏꯅ ꯆꯠꯂꯕꯀꯣ ꯑꯦꯇꯦꯁꯅꯦ ꯑꯦꯇꯦꯁꯅꯦ ꯎꯝ ꯑꯗꯨ ꯅꯣꯏꯁꯦ ꯀꯩꯅꯣ ꯅꯣꯏ ꯑꯗꯨꯃꯥꯏꯅ ꯂꯥꯛꯀꯦꯔꯥ ꯍꯣꯏ ꯅꯦꯛꯁ ꯊꯥꯗꯨꯗ ꯀꯣ ꯍꯣꯏ ꯌꯥꯏ ꯎꯝ

ꯑꯣ ꯑꯗꯨꯝ ꯌꯥꯏꯗ ꯅꯪ ꯅꯣꯏ ꯁꯥꯇ꯭ꯔꯥ ꯈꯣꯏꯗꯒꯤꯗꯤ ꯀꯔꯤꯁꯨ ꯂꯧꯅꯤꯡꯉꯥꯏ ꯂꯩꯇꯦ ꯑꯗꯨ ꯅꯣꯏ ꯀꯩꯅꯣ ꯗꯔꯀꯥꯔ ꯂꯩꯔꯗꯤ ꯑꯗꯨꯝ ꯌꯥꯔꯦꯗ ꯍꯥꯏꯗꯤ ꯌꯥꯔꯦ ꯑꯗꯨꯝ ꯊꯥꯒꯤ ꯎꯝ ꯄꯤꯒꯦ ꯄꯤꯒꯦ ꯑꯗꯨ ꯅꯣꯏ ꯀꯩꯅꯣ ꯅꯣꯏ ꯃꯔꯨꯞ ꯀꯩꯅꯣ ꯂꯥꯛꯅꯕ ꯀꯅꯥ ꯂꯩꯃꯤꯟꯅꯕ ꯑꯣꯏꯕ ꯃꯥꯁꯨ ꯀꯩꯅꯣ ꯂꯥꯛꯄ ꯌꯥꯒꯗ꯭ꯔ ꯅꯠꯇꯔꯒ ꯀꯩꯅꯣ ꯁꯤ ꯃꯥꯒꯤ ꯃꯌꯥꯏꯗ ꯇꯥꯡ ꯃꯌꯥꯏꯗꯨꯗ ꯂꯥꯛꯄ ꯌꯥꯔꯗ꯭ꯔ ꯑꯗꯨ ꯌꯥꯔꯗꯤ ꯂꯥꯛꯑꯒ ꯌꯨꯝ ꯁꯦꯡ ꯊꯣꯛꯅꯤꯡꯉꯥꯏ ꯈꯔ ꯑꯩꯈꯣꯏꯁꯨ ꯃꯇꯦꯡ ꯄꯥꯡꯕꯤꯒꯦ ꯅꯠꯇ꯭ꯔꯗꯤ ꯅꯦꯛꯁ ꯊꯥꯒꯤꯗꯤ ꯑꯩꯁꯦ ꯌꯨꯝꯗ ꯂꯩꯔꯔꯣꯏꯕꯀꯣ ꯑꯥ ꯗꯦꯜꯂꯤ ꯆꯠꯀꯅꯦꯕꯀꯣ ꯑꯩꯁꯦ

ꯍꯣꯏ ꯁꯦꯡꯇꯣꯛꯄ ꯂꯥꯛꯑꯣ ꯄꯣꯠ ꯆꯩ ꯊꯝꯕ ꯀꯩꯀꯥ ꯃꯌꯥꯝ ꯇꯧꯒꯦ ꯍꯥꯏꯔꯗꯤ ꯇꯧꯋꯣꯕꯀꯣ ꯑꯗꯨꯝ ꯑꯥꯎ ꯑꯣꯑꯣ ꯍꯣꯏ ꯍꯣꯏ ꯑꯗꯨꯃꯥꯏꯅ ꯇꯧꯁꯤ ꯑꯗꯨ ꯅꯣꯏ ꯉꯟꯅ ꯂꯥꯛꯑ ꯀꯥꯟꯗ ꯀꯣꯜ ꯇꯧꯋꯣ ꯍꯌꯦꯡ ꯂꯥꯛꯀꯅꯤ ꯍꯥꯏꯕꯀꯣ ꯍꯌꯦꯡ ꯂꯥꯛꯀꯅꯤ ꯍꯥꯏꯕꯗ ꯀꯣꯜ ꯇꯧꯋꯣꯕꯀꯣ ꯉꯁꯤꯅ ꯉꯁꯤ ꯑꯣꯏꯅ ꯍꯣ ꯍꯣꯏ ꯍꯣꯏ ꯉꯁꯤꯁꯨ ꯌꯥꯏ ꯂꯥꯛꯑ ꯀꯥꯟꯗ ꯄꯥꯎ ꯄꯤꯔꯛꯑꯣ ꯍꯣꯏ ꯊꯝꯃꯣ ꯊꯝꯃꯣ